ꯀꯔꯤꯒꯨꯝꯕ ꯅꯍꯥꯛꯅ ꯅꯣꯡꯃꯥꯗ ꯀꯅꯥꯒꯨꯝꯕ ꯑꯃ ꯑꯣꯏꯕ ꯌꯥꯕꯒꯤ ꯑꯌꯥꯕ ꯄꯤꯔꯛꯂꯕꯗꯤ ꯅꯍꯥꯛ ꯀꯅꯥ ꯑꯣꯏꯒꯅꯤ ꯑꯗꯨꯒ ꯃꯍꯥꯛ ꯑꯣꯏꯅꯤꯡꯂꯤ ꯃꯔꯝ ꯑꯗꯨ ꯀꯔꯤꯒꯤꯅꯣ ꯑꯩꯅ ꯑꯣꯏꯅꯤꯡꯕꯁꯦ ꯑꯩꯈꯣꯏꯒꯤ ꯑꯦ ꯑꯥꯔ ꯔꯍꯦꯃꯥꯟ ꯁꯝꯅ ꯄꯜꯂꯕꯗ ꯑꯗꯣ ꯃꯥ ꯂꯩꯕꯨꯗꯤ ꯂꯩꯔꯤ ꯑꯗꯨꯕꯨ